ꯍꯜꯂꯣ ꯑꯣ ꯁꯤ ꯀꯩꯅꯣꯒꯤꯗꯨ ꯑꯗꯩ ꯇꯧꯕꯤꯔꯛꯄ ꯑꯣꯏꯔꯕ ꯈꯣꯡꯖꯣꯝꯒꯤꯗꯨꯗꯒꯤ ꯑꯣ ꯑꯣ ꯑꯥ ꯃꯥꯅꯤ ꯃꯥꯅꯤ ꯑꯩꯅ ꯑꯥ ꯉꯔꯥꯡ ꯊꯥꯔꯝꯕꯗꯣ ꯑꯩꯈꯣꯏ ꯍꯌꯦꯡ ꯃꯤ ꯇꯔꯦꯠ ꯅꯤꯄꯥꯟ ꯂꯥꯛꯀꯅꯦꯕ ꯑꯗꯨꯒꯤ ꯀꯩꯅꯣꯗꯣ ꯇꯤꯀꯦꯠ ꯃꯃꯜ ꯀꯌꯥꯃꯨꯛ ꯑꯣꯏꯕꯅꯣꯗꯣ ꯍꯪꯒꯦ ꯇꯧꯕ

ꯑꯣ ꯒꯥꯔꯤꯒꯨꯝꯕ ꯑꯆꯧꯕ ꯃꯆꯥ ꯌꯥꯎꯔꯛꯄ ꯑꯗꯨꯝꯕꯗꯤ ꯀꯌꯥ ꯂꯧꯅꯤ ꯑꯣ ꯀꯥꯔ ꯑꯣꯏꯔꯒꯅ ꯂꯨꯄꯥ ꯀꯨꯟ ꯀꯨꯟ ꯑꯣ ꯑꯗꯨꯒꯤ ꯁꯨꯝ ꯎꯝ ꯑꯆꯥ ꯑꯆꯥꯄꯣꯠꯇꯤ ꯀꯩꯀꯩ ꯃꯄꯥꯟ ꯂꯣꯝꯗꯩ ꯄꯨꯁꯤꯜꯂꯛꯄꯁꯦ ꯑꯗꯨꯝ ꯌꯥꯕ꯭ꯔꯥ ꯅꯠꯇ꯭ꯔꯒꯅ ꯌꯥꯗꯕ꯭ꯔꯥ ꯀꯃꯥꯏ ꯇꯧꯕ

ꯑꯣ ꯑꯩꯈꯣꯏꯒꯤ ꯀꯩꯅꯣꯒꯨꯝꯕ ꯏꯁꯄꯣꯠꯀꯨꯝꯕ ꯃꯐꯝ ꯍꯥꯏꯗꯤ ꯆꯥꯛ ꯆꯥꯐꯝ ꯖꯒꯥ ꯑꯗꯨꯝꯕ ꯂꯩꯒꯗ꯭ꯔꯥ ꯑꯥ ꯑꯃꯅ ꯂꯨꯄꯥ ꯄꯩꯁꯥ ꯀꯌꯥꯃꯨꯛ ꯑꯣꯏꯕ ꯄꯨꯡꯅ ꯆꯠꯄ꯭ꯔꯥ ꯑꯣ ꯁꯤꯅ ꯑꯃꯨꯛ ꯀꯣꯜꯂꯤꯛꯁꯨ ꯑꯗꯨꯝ ꯍꯥꯏꯗꯤ ꯑꯗꯨꯗ ꯑꯗꯨꯝ ꯂꯩꯔꯗꯔꯕ ꯑꯣ ꯀꯣꯟ ꯐꯦꯡꯕꯒꯤ ꯀꯣꯂꯤꯛ ꯐꯦꯡꯕꯒꯤꯗꯤ ꯀꯃꯥꯏꯅ ꯀꯩꯅꯣ ꯇꯧꯏ ꯍꯥꯏꯗꯤ

ꯎꯝ ꯀꯩꯅꯣ ꯄꯨꯡ ꯀꯌꯥꯃꯨꯛꯇꯒꯤ ꯍꯥꯡꯒꯗꯣꯏꯅꯣ ꯀꯥꯎꯟꯇꯔꯁꯦ

ꯎꯝ ꯑꯣ ꯑꯣ ꯐꯔꯦ ꯐꯔꯦ ꯑꯗꯨꯗꯤ ꯍꯌꯦꯡ ꯂꯥꯛꯆꯔꯒꯦ ꯁꯣꯏꯗꯕꯤꯗ

ꯎꯝ ꯍꯣꯏ ꯍꯣꯏ ꯐꯔꯦ ꯐꯔꯦ